ꯑꯩꯈꯣꯏꯒꯤ ꯃꯐꯝꯗ ꯉꯥꯡꯅꯕ ꯃꯔꯨ ꯑꯣꯏꯕ ꯂꯦꯡꯒꯣꯏꯁ ꯍꯥꯏꯔꯒꯗꯤ ꯃꯅꯤꯄꯨꯔꯤ ꯉꯥꯡꯅꯩ ꯑꯩꯈꯣꯏꯒꯤ ꯑꯌꯥꯝꯕ ꯂꯣꯀꯦꯂꯤꯇꯤꯗꯗꯤ ꯃꯩꯇꯩꯅ ꯅꯝꯅ ꯇꯥꯕꯅꯤꯅ ꯑꯗꯨꯒ ꯑꯩꯈꯣꯏꯒꯤ ꯀꯩꯅꯣ ꯃꯅꯤꯄꯨꯔꯤ ꯂꯣꯟ ꯑꯁꯤꯅ ꯑꯩꯈꯣꯏꯒꯤ ꯂꯥꯏꯔꯤꯛ ꯂꯥꯏꯔꯤꯛ ꯇꯝꯕ ꯑꯃꯗꯤ ꯏꯪꯂꯤꯁ ꯑꯩꯈꯣꯏꯒꯤ ꯂꯥꯏꯔꯤꯛ ꯇꯝꯂꯛꯄ ꯃꯇꯝꯗ ꯏꯪꯂꯤꯁ ꯍꯤꯟꯗꯤꯒꯨꯝꯕꯁꯤ ꯑꯌꯥꯝꯕꯅ ꯑꯣꯏꯅ ꯇꯝꯕꯤꯔꯛꯏ ꯑꯗꯨꯒ ꯑꯩꯈꯣꯏꯅ ꯏꯝꯥ ꯏꯃꯥ ꯂꯩꯕꯥꯛ ꯃꯩꯇꯩ ꯂꯣꯟ ꯑꯁꯤ ꯑꯃꯔꯣꯝꯗꯗꯤ ꯌꯥꯝ ꯆꯥꯎꯊꯣꯛꯆꯅꯤꯡꯉꯥꯏ ꯑꯣꯏ ꯏꯁꯥꯒꯤ ꯍꯧꯔꯛꯐꯝ ꯏꯔꯣꯟ ꯈꯪꯕ ꯃꯁꯛ ꯃꯆꯥ ꯑꯃ ꯑꯣꯏꯕꯒꯤ ꯑꯗꯨꯒ ꯑꯇꯣꯞꯄ ꯑꯥꯎꯠꯁꯥꯏꯗ ꯀꯟꯇ꯭ꯔꯤꯗ ꯆꯠꯄ ꯃꯇꯝꯗ ꯌꯥꯝꯅ ꯁꯨꯝ ꯄꯦꯟꯗꯕ ꯅꯨꯡꯉꯥꯏꯇꯕ ꯑꯃ ꯐꯥꯎꯖꯩ ꯍꯥꯏꯕꯗꯤ ꯑꯩꯈꯣꯏꯕꯨ ꯌꯥꯝꯅ ꯍꯟꯊꯕ ꯊꯥꯛꯀꯤ ꯃꯤ ꯑꯃꯗ ꯑꯣꯏꯅ ꯃꯈꯣꯏꯅ ꯌꯦꯡꯅꯕꯗꯣ ꯌꯥꯝꯅ ꯏꯃꯥ ꯂꯩꯕꯥꯛꯀꯤ ꯂꯣꯟ ꯑꯁꯤꯕꯨ ꯉꯥꯡꯕ ꯃꯇꯝꯗ ꯃꯈꯣꯏꯒꯤ ꯂꯣꯟ ꯆꯠꯅꯕꯤ ꯉꯥꯡꯗꯕꯒꯤꯗꯃꯛ ꯃꯈꯣꯏꯅ ꯑꯩꯈꯣꯏꯕꯨ ꯌꯥꯝꯅ ꯍꯟꯊꯅꯩ ꯑꯁꯤꯒꯨꯝꯕꯗꯤ ꯅꯨꯡꯉꯥꯏꯖꯗꯦ